ꯑꯩꯈꯣꯏꯗ ꯊꯦꯡꯂꯛ ꯉꯥꯡꯂꯛꯄꯗ ꯏꯝꯐꯥꯜ ꯌꯧꯅ ꯆꯠꯂꯨꯗ꯭ꯔꯁꯨ ꯑꯩꯈꯣꯏ ꯀꯛꯆꯤꯡꯒꯤ ꯐꯦꯁꯤꯂꯤꯇꯤ ꯃꯐꯝꯁꯤꯗ ꯑꯩꯈꯣꯏꯗ ꯀꯥꯟꯅꯕ ꯃꯌꯥꯝ ꯑꯃ ꯄꯤꯔꯦ ꯑꯗꯨꯒ ꯃꯐꯝ ꯑꯗꯨꯒꯤ ꯃꯤꯑꯣꯏꯁꯤꯡꯗ ꯀꯥꯟꯅꯕ ꯍꯥꯏꯕꯕꯨ ꯁꯦꯜ ꯊꯨꯝꯒꯤ ꯄ꯭ꯔꯣꯕ꯭ꯂꯦꯝꯗ ꯀꯥꯟꯅꯕ ꯍꯥꯏꯕꯕꯨ ꯑꯗꯨꯛꯀꯤ ꯃꯇꯤꯛ ꯄꯤꯔꯦ ꯑꯩꯈꯣꯏꯅ ꯆꯪꯂꯤꯕ ꯆꯥꯡꯁꯦ ꯑꯩꯈꯣꯏ ꯁꯤ ꯃꯐꯝꯁꯤꯗꯅ ꯐꯦꯁꯤꯂꯤꯇꯤꯁꯦ ꯈꯔ ꯑꯗꯨꯝ ꯅꯨꯡꯉꯥꯏꯅ ꯐꯖꯅ ꯑꯩꯈꯣꯏ ꯁꯤꯗ ꯇꯧꯕꯤ ꯑꯗꯨꯒ ꯀꯣꯕꯤꯠꯀꯤ ꯃꯐꯝꯁꯤꯗꯁꯨ ꯌꯥꯝ ꯍꯦꯟꯅ ꯁꯦꯔꯦꯁ ꯇꯥꯗ꯭ꯔꯕ ꯍꯥꯏꯇꯔꯦ ꯑꯩꯈꯣꯏ ꯁꯤꯒꯤ ꯀꯛꯆꯤꯡꯒꯤ ꯑꯣꯏꯅ ꯁꯤꯟꯕ ꯂꯥꯡꯕ ꯇꯧꯔꯒ ꯃꯐꯝ ꯆꯥꯅ ꯑꯩꯈꯣꯏꯕꯨ ꯂꯩꯍꯟꯅꯉꯥꯏ ꯃꯣꯏꯅ ꯄꯤ